ꯑꯩꯒꯤ ꯂꯥꯏꯔꯤꯛꯁꯦ ꯕꯖꯥꯔꯒꯤ ꯕꯨꯛ ꯏꯁꯇꯣꯔꯗꯒꯤ ꯏꯁꯇꯦꯁꯟꯅꯔꯤ ꯑꯗꯒꯤ ꯑꯣꯟꯂꯥꯏꯟꯒꯨꯝꯕꯗꯒꯤ ꯂꯥꯏꯔꯤꯛꯁꯦ ꯂꯩꯌꯦ ꯑꯗꯨꯒ ꯑꯩꯈꯣꯏꯒꯤ ꯃꯅꯥꯛ ꯅꯛꯄ ꯃꯅꯥꯛ ꯅꯛꯄꯗ ꯂꯩꯕ ꯁꯦꯀꯦꯟ ꯍꯦꯟꯒꯤ ꯂꯥꯏꯔꯤꯛ ꯌꯣꯟꯐꯝ ꯕꯨꯛ ꯏꯁꯇꯣꯔꯗꯁꯨ ꯐꯪꯉꯤ ꯃꯗꯨꯅ ꯃꯤꯅ ꯄꯥꯅꯈ꯭ꯔꯕ ꯂꯥꯏꯔꯤꯛꯁꯤꯡ ꯑꯃꯗꯤ ꯃꯌꯥꯝꯅ ꯁꯤꯖꯤꯟꯅꯔꯨꯔꯕ ꯂꯥꯏꯔꯤꯛꯁꯤꯡ ꯑꯗꯨ ꯃꯃꯜ ꯍꯣꯡꯅ ꯂꯩꯕ ꯐꯪꯉꯤ